ꯏꯝꯄꯦꯛ ꯇꯤꯚꯤ ꯇꯣꯝ ꯇꯤꯚꯤ ꯑꯁꯤꯅ ꯆꯤꯡꯕꯁꯤꯡ ꯑꯁꯤ ꯐꯪꯉꯤ ꯃꯈꯣꯏꯁꯤꯡ ꯑꯁꯤ ꯑꯩ ꯏꯁꯥ ꯏꯁꯥꯒꯤ ꯌꯨꯝꯗ ꯀꯦꯕꯜ ꯋꯦꯌꯔ ꯄꯨꯁꯜꯂꯒ ꯑꯩꯒꯤ ꯇꯤꯚꯤꯗ ꯀꯟꯅꯦꯛ ꯇꯧꯔꯒ ꯑꯩꯈꯣꯏꯅ ꯄꯥꯎꯁꯤꯡ ꯑꯁꯤ ꯌꯦꯡꯕ ꯑꯃꯗꯤ ꯇꯥꯕ ꯐꯪꯉꯤ ꯑꯗꯨꯒ ꯑꯩꯒꯤ ꯌꯨꯝꯒꯤ ꯃꯅꯥꯛꯇ ꯐꯪꯕ ꯅ꯭ꯌꯨꯁ ꯄꯥꯎ ꯆꯦ ꯅ꯭ꯌꯨꯁ ꯆꯦꯅꯦꯟ ꯅ꯭ꯌꯨꯁ ꯄꯦꯄꯔ ꯍꯥꯏꯔꯒꯗꯤ ꯄꯣꯛꯅꯐꯝ ꯍꯨꯏꯌꯦꯟ ꯂꯟꯕꯥꯎ ꯁꯉꯥꯏ ꯑꯦꯛꯁꯄ꯭ꯔꯦꯁ ꯑꯁꯤꯅ ꯆꯤꯡꯕꯁꯤꯡ ꯑꯁꯤ ꯐꯪꯉꯤ ꯃꯈꯣꯏꯁꯤꯡ ꯑꯁꯤ ꯍꯣꯀꯔꯒꯤ ꯃꯇꯦꯡꯅ ꯌꯨꯝ ꯌꯨꯝꯗ ꯅ꯭ꯌꯨꯁ ꯄꯦꯄꯔꯁꯤꯡ ꯑꯁꯤ ꯊꯤꯟꯕꯤꯔꯛꯏ ꯃꯇꯧ ꯑꯁꯨꯝꯅ ꯑꯩꯒꯤ ꯌꯨꯝꯗ ꯄꯥꯎꯆꯦꯁꯤꯡ ꯑꯁꯤ ꯌꯧꯔꯛꯏ ꯑꯗꯨꯒ ꯑꯩꯒꯤ ꯗꯤꯁꯇ꯭ꯔꯤꯛꯇ ꯃꯔꯨ ꯑꯣꯏꯅ ꯃꯤꯠꯌꯦꯡ ꯆꯪꯍꯟꯅꯤꯡꯕ ꯃꯦꯗꯤꯌꯥꯁꯤꯡꯅ ꯃꯤꯠꯌꯦꯡ ꯆꯪꯍꯟꯅꯤꯡꯕ ꯍꯥꯏꯔꯒꯗꯤ ꯑꯩꯒꯤ ꯌꯨꯝꯒꯤ ꯑꯀꯣꯏꯕ ꯑꯃꯗꯤ ꯊꯪꯅꯕ ꯂꯩꯀꯥꯏꯁꯤꯡꯗ ꯅꯤꯁꯥ ꯆꯥꯕ ꯅꯤꯁꯥ ꯌꯣꯟꯕꯁꯤꯡ ꯑꯁꯤꯅ ꯃꯥꯡꯍꯜꯂꯛꯏꯕ ꯅꯍꯥ ꯑꯣꯏꯕꯁꯤꯡꯕꯨ ꯅꯤꯁꯥꯒꯤ ꯏꯄꯥꯛꯇ ꯇꯞꯅ ꯇꯞꯅ ꯆꯤꯡꯁꯤꯜ ꯂꯛꯂꯤꯕ ꯑꯁꯤ ꯄꯥꯎꯆꯦꯁꯤꯡ ꯃꯦꯗꯤꯌꯥꯁꯤꯡ ꯑꯁꯤꯅ ꯃꯤꯠꯌꯦꯡ ꯆꯪꯕꯤꯔꯒ ꯃꯔꯤ ꯂꯩꯅꯕꯁꯤꯡꯅ ꯃꯇꯝ ꯆꯥꯅ ꯑꯦꯛꯁꯟ ꯂꯧꯈꯠꯇꯨꯅ ꯅꯤꯁꯥ ꯆꯥꯕꯁꯤꯡ ꯑꯁꯤꯗꯒꯤ ꯑꯃꯗꯤ ꯅꯤꯁꯥ ꯌꯣꯜꯂꯤꯕꯁꯤꯡ ꯑꯁꯤꯕꯨ ꯃꯇꯝ ꯆꯥꯅ ꯊꯤꯡꯕꯤꯌꯨ ꯇꯣꯛꯍꯟꯕꯤꯌꯨ ꯍꯥꯏꯕꯁꯤ ꯍꯏꯖꯅꯤꯡꯏ